ꯃꯅꯤꯄꯨꯔꯤ ꯂꯣꯟꯁꯦ ꯑꯩꯅ ꯈꯪꯕꯗ ꯆꯥ ꯀꯔꯝꯕ ꯀꯩꯅꯣ ꯂꯣꯟꯁꯤꯡꯅ ꯆꯥꯅ ꯑꯩꯈꯣꯏ ꯃꯔꯨ ꯑꯣꯏꯅ ꯑꯁꯥꯃꯤꯁꯀꯁꯨ ꯃꯥꯟꯅꯕ ꯌꯥꯝ ꯂꯩ ꯕꯦꯡꯒꯣꯂꯤꯒꯁꯨ ꯌꯥꯝꯅ ꯅꯛꯅꯩ ꯑꯗꯣ ꯏꯅꯛ ꯅꯛꯅ ꯃꯅꯤꯄꯨꯔꯒꯤ ꯕꯣꯔꯗꯔ ꯇꯥꯥꯎꯟ ꯕꯔꯃꯥꯒꯁꯨ ꯑꯗꯨꯝ ꯏꯔꯩꯗ ꯃꯔꯤ ꯂꯩꯅꯕꯗꯧꯅ ꯇꯧꯋꯦ ꯑꯗꯨꯒ ꯏꯟꯗꯤꯌꯥꯒꯤ ꯑꯣꯏꯅ ꯃꯔꯨ ꯑꯣꯏꯅ ꯑꯁꯥꯝ ꯕꯦꯡꯒꯣꯂꯤ ꯑꯗꯨꯒ ꯎꯔꯗꯨ ꯁꯤꯒꯨꯝꯕ ꯂꯣꯟꯒꯁꯨ ꯑꯗꯨꯝ ꯃꯥꯅꯩ ꯑꯗꯩ ꯍꯤꯟꯗꯨꯁꯇꯥꯅꯤꯒꯤ ꯂꯣꯟꯁꯤꯡꯒꯁꯨ ꯃꯥꯅꯩ ꯑꯅ ꯈꯜꯂꯦ ꯑꯗꯨꯒ ꯂꯣꯟꯁꯦ ꯃꯔꯨ ꯑꯣꯏꯅ ꯑꯁꯥꯝꯒꯗꯤ ꯌꯥꯝ ꯃꯔꯨ ꯑꯣꯏꯅ ꯃꯥꯟꯅꯩ ꯑꯅ ꯈꯜꯂꯦ